ꯍꯂꯣ ꯑꯥ ꯇꯥꯏ ꯇꯥꯏ ꯍꯥꯏꯕꯤꯔꯛꯑꯣ ꯑꯣ ꯑꯩꯈꯣꯏꯁꯦ ꯍꯣꯇꯦꯜ ꯔꯦꯁꯇꯣꯔꯦꯟꯠ ꯖꯥꯏꯀꯥ ꯔꯦꯁꯇꯣꯔꯦꯟꯠ ꯍꯥꯏ ꯇꯥꯔꯦꯀꯣ ꯑꯗ ꯑꯩꯈꯣꯏꯒꯤ ꯀꯩꯅꯣꯒꯤ ꯏꯚꯦꯟꯠ ꯑꯣꯏꯅ ꯁꯤꯟꯕꯤꯗꯣꯏꯔꯥ ꯀꯔꯤ ꯕꯥꯔꯗꯦ ꯄꯥꯔꯇꯤꯒꯨꯝꯕ ꯑꯣꯏꯕꯤꯔꯕ꯭ꯔꯥ ꯑꯣꯀꯦ ꯑꯣꯀꯦ ꯑꯗꯣ ꯏꯚꯦꯟꯠꯒꯤ ꯑꯣꯏꯅ ꯑꯣꯔꯗꯔ ꯇꯧꯕꯒꯤ ꯑꯣꯏꯔꯒꯗꯤ ꯑꯩꯈꯣꯏꯒꯤ ꯑꯥꯏꯇꯦꯝꯁꯤꯡꯁꯦꯀꯣ ꯑꯩꯈꯣꯏꯒꯤ ꯁ꯭ꯇꯥꯇꯔꯁꯇ ꯑꯥꯏꯇꯦꯝ ꯑꯅꯤ ꯑꯍꯨꯝꯒꯨꯝꯕꯗꯨꯝ ꯍꯥꯞꯄꯤꯕ ꯌꯥꯔꯦ ꯑꯩꯈꯣꯏꯒꯤ ꯃꯔꯨꯑꯣꯏꯕ ꯍꯥꯏꯇꯥꯔꯒꯗꯤ ꯑꯩꯈꯣꯏ ꯆꯤꯀꯟ ꯃꯁꯂꯥꯅꯆꯤꯡꯕ ꯑꯗꯒꯤ ꯑꯥ ꯐ꯭ꯔꯦꯟꯁ ꯐ꯭ꯔꯥꯏꯠ ꯑꯃꯗꯤ ꯑꯩꯈꯣꯏꯒꯤ ꯐ꯭ꯔꯨꯠ ꯁꯂꯥꯠꯒꯨꯝꯕ ꯑꯗꯨꯝ ꯍꯥꯞꯄ ꯌꯥꯏ ꯃꯦꯟ ꯀꯣꯔꯁꯇ ꯑꯗꯨꯝ ꯑꯩꯈꯣꯏ ꯐ꯭ꯔꯥꯏ ꯔꯥꯏꯁ ꯑꯗꯩ ꯆꯤꯛꯀꯟ ꯂꯣꯂꯤꯄꯣꯞ ꯆꯤꯛꯀꯟ ꯆꯤꯜꯂꯤ ꯑꯇꯣꯞꯄ ꯑꯩꯈꯣꯏꯒꯤ ꯀꯩꯅꯣꯒꯨꯝꯕ ꯎꯝꯝꯝ ꯇꯣꯛ ꯑꯩꯈꯣꯏꯒꯤ ꯕꯇꯔ ꯇꯣꯁꯀꯨꯝꯕ ꯃꯌꯥꯝꯕꯨꯗꯤ ꯍꯥꯞꯄ ꯌꯥꯏ ꯍꯥꯏꯇꯥꯔꯦꯀꯣ ꯑꯗꯨꯒ ꯑꯗꯨꯝ ꯀꯩꯅꯣꯒꯤ ꯁ꯭ꯋꯤꯠ ꯗꯦꯖꯔꯠ ꯑꯥꯏꯇꯦꯝꯗ ꯑꯣꯏꯔꯒꯗꯤ ꯀꯩ ꯀꯔꯤꯕ ꯁꯨꯝ ꯀꯦꯛꯀꯨꯝꯕ ꯀꯦꯛ ꯁꯥꯂꯥꯏꯁ ꯀꯨꯝꯕ ꯃꯐꯤꯟꯁꯀꯨꯝꯕ ꯑꯗꯨꯝ ꯌꯥꯕ꯭ꯔꯥ ꯑꯣ ꯑꯣꯑꯣ ꯑꯣ ꯄ꯭ꯔꯥꯏꯁꯁꯦ ꯁꯨꯃꯥꯏꯅ ꯑꯣꯏꯌꯦꯕꯀꯣ ꯑꯩꯈꯣꯏ ꯀꯣꯝꯕꯣꯗ ꯂꯥꯛꯑꯦ ꯍꯥꯏꯇꯔꯦꯀꯣ ꯀꯣꯝꯕꯣ ꯁꯦꯠꯇ ꯑꯣꯏꯅ ꯂꯥꯛꯑꯦ ꯀꯣꯝꯕꯣ ꯁꯦꯠꯇ ꯑꯣꯏꯔꯒꯗꯤ ꯄꯨꯂꯞ ꯇꯣꯇꯦꯜꯒꯤ ꯑꯣꯏꯅ ꯑꯩꯈꯣꯏꯒꯤ ꯄꯔ ꯄꯔꯁꯟꯗ ꯕꯥꯔꯗꯦ ꯄꯥꯔꯇꯤꯒꯤ ꯑꯣꯏꯅ ꯁꯤꯜꯂꯒꯗꯤ ꯑꯩꯈꯣꯏꯒꯤ ꯄꯔ ꯄꯔꯁꯟꯗ ꯁꯕꯦꯟ ꯍꯟꯗ꯭ꯔꯦꯗ ꯁꯨꯃꯥꯏꯅ ꯑꯣꯌꯦꯕꯀꯣ ꯑꯗꯣ ꯕ꯭ꯔꯗꯔ ꯍꯣꯏꯅ ꯁ꯭ꯄꯦꯁꯤꯌꯦꯂꯤꯁ ꯑꯣꯏꯅ ꯑꯥꯏꯇꯦꯝꯁꯇ ꯑꯣꯏꯅ ꯇꯣꯉꯥꯟ ꯇꯣꯉꯥꯟꯅ ꯍꯥꯞꯆꯒꯦꯅ ꯍꯥꯏꯔꯒꯗꯤ ꯁꯨꯃꯥꯏꯅ ꯄꯤꯅꯠ ꯃꯁꯂꯥꯗ ꯋꯥꯟ ꯊꯥꯔꯇꯤ ꯑꯗꯒꯤ ꯑꯩꯈꯣꯏꯒꯤ ꯐ꯭ꯔꯦꯟꯁ ꯐ꯭ꯔꯥꯏꯗ ꯅꯥꯏꯟꯇꯤ ꯔꯨꯄꯤꯁ ꯑꯗꯒꯤ ꯐ꯭ꯔꯨꯠ ꯁꯂꯥꯠꯇ ꯑꯩꯠꯇꯤ ꯔꯨꯄꯤꯁ ꯐ꯭ꯔꯥꯏꯠ ꯔꯥꯏꯁꯇ ꯋꯥꯟ ꯇ꯭ꯋꯦꯟꯇꯤ ꯔꯨꯄꯤꯁ ꯆꯤꯛꯀꯟ ꯆꯤꯂꯤꯗ ꯋꯥꯟ ꯁꯤꯛꯁꯇꯤ ꯔꯨꯄꯤꯁ ꯑꯗꯒꯤ ꯑꯩꯈꯣꯏꯒꯤ ꯕꯇꯔ ꯇꯣꯁ ꯑꯩꯠꯇꯤ ꯔꯨꯄꯤꯁ ꯀꯩ ꯃꯐꯤꯟ ꯀꯦꯛ ꯑꯗꯒꯤ ꯐꯤꯞꯇꯤ ꯔꯨꯄꯤꯁ ꯁ꯭ꯂꯥꯏꯁ ꯁꯤꯛꯁꯇꯤ ꯔꯨꯄꯤꯁ ꯁꯨꯃꯥꯏꯅ ꯂꯥꯛꯑꯦꯕꯀꯣ ꯂꯥꯏꯛ ꯇꯣꯉꯥꯟ ꯇꯣꯉꯥꯟꯕ ꯄꯦꯀꯦꯠ ꯂꯩ ꯑꯗꯨꯒ ꯕꯥꯔꯗꯦꯒꯤ ꯑꯣꯏꯅꯗꯤ ꯑꯁꯨꯃꯥꯏꯅ ꯇꯣꯉꯥꯟ ꯇꯣꯉꯥꯟꯕ ꯃꯌꯥꯝꯗ ꯑꯥꯏꯇꯦꯝ ꯃꯌꯥꯝꯁꯤꯗꯒꯤ ꯚꯦꯔꯥꯏꯇꯤꯁ ꯃꯌꯥꯝꯁꯤꯗꯒꯤ ꯑꯄꯥꯝꯕ ꯑꯗꯣꯝꯅ ꯑꯄꯥꯝꯕ ꯗꯤꯖꯌꯔ ꯑꯣꯏꯕ ꯆꯨꯁ ꯇꯧꯕꯤꯔꯒ ꯁꯨꯃꯥꯏꯅ ꯄꯦꯀꯦꯠ ꯑꯃ ꯁꯦꯝꯕꯤꯔꯒ ꯑꯦ ꯑꯩꯈꯣꯏ ꯗ꯭ꯔꯤꯡꯁ ꯑꯣꯏꯒꯦꯔꯥ ꯖ꯭ꯋꯤꯁꯇ ꯑꯣꯏꯒꯦꯔꯥ ꯑꯦꯅꯤ ꯀꯣꯜ ꯗ꯭ꯔꯤꯡꯛ ꯑꯣꯏꯒꯦꯔꯥ ꯑꯃ ꯑꯣꯏꯒꯦꯔꯥ ꯑꯗꯨꯃꯥꯏ ꯍꯥꯞꯄꯒ ꯑꯩꯈꯣꯏꯒꯤ ꯌꯥꯝꯅ ꯃꯑꯣꯡ ꯇꯥꯅ ꯁꯔꯕꯤꯁꯇꯨꯃ ꯑꯗꯨꯝ ꯕꯥꯔꯗꯦꯗꯨꯃ ꯑꯗꯨꯝ ꯁꯦꯂꯦꯕ꯭ꯔꯦꯠ ꯌꯥꯅꯤꯅ ꯂꯧꯖꯩ ꯎꯝ ꯑꯥ ꯑꯦꯅꯤ ꯑꯗꯨꯒꯨꯝꯕ ꯑꯣ ꯌꯥꯏ ꯑꯗꯨꯖꯨ ꯌꯥꯏ ꯀꯩꯁꯨ ꯀꯥꯏꯗꯦ ꯑꯗ ꯑꯗꯨꯗ ꯑꯩꯈꯣꯏꯒꯤ ꯑꯗꯨꯝ ꯔꯦꯁꯇꯨꯔꯦꯟꯠꯗꯨꯗ ꯂꯥꯛꯄꯤꯔꯒ ꯑꯗꯨꯝ ꯀꯣ ꯑꯄꯥꯝ ꯑꯄꯥꯝꯕꯗꯣ ꯃꯦꯅꯨꯗꯨꯗ ꯍꯥꯏꯐꯦꯠ ꯌꯦꯡꯕꯤꯔꯒ ꯑꯩꯈꯣꯏꯅ ꯑꯗꯨꯝ ꯈꯟꯕ ꯑꯗꯨꯝ ꯌꯥꯔꯅꯤ ꯑꯗꯨꯝ ꯑꯀꯣ ꯑꯀꯣ ꯇꯧꯕꯤꯔꯛꯑꯣ ꯑꯗꯨꯒ ꯑꯩꯈꯣꯏꯒꯤ ꯑꯣꯟꯂꯥꯏꯟꯗ ꯑꯣ ꯑꯣꯟꯂꯥꯏꯟꯗ ꯑꯩꯈꯣꯏ ꯏꯟꯁꯇꯥꯒ꯭ꯔꯥꯝꯗꯀꯣ ꯑꯩꯈꯣꯏꯒꯤ ꯖꯥꯏꯀꯥ ꯔꯦꯁꯇꯨꯔꯦꯟꯒꯤ ꯑꯩꯈꯣꯏꯒꯤ ꯁꯨꯃꯥꯏꯅ ꯐꯨꯠꯀꯤꯁꯨ ꯃꯤꯅꯨꯗ ꯌꯥꯎꯕꯅꯦ ꯑꯗꯨꯗ ꯑꯄꯥꯝ ꯑꯄꯥꯝꯕ ꯄꯣꯠꯁꯨ ꯑꯗꯨꯝ ꯑꯣꯔꯗꯔ ꯇꯧꯕꯤꯔꯒ ꯑꯗꯨꯝ ꯑꯗꯨꯒꯤ ꯗꯦꯂꯤꯕꯔꯤꯒꯤ ꯑꯗꯨꯝ ꯈꯗꯣꯡꯆꯥꯕꯁꯤꯁꯨ ꯂꯩ ꯑꯣꯀꯦ ꯑꯣꯀꯦ ꯊꯦꯡꯀꯤꯌꯨ ꯊꯦꯡꯀꯤꯌꯨ